ꯑꯉꯥꯡꯁꯤꯡꯒꯤꯗꯃꯛꯇ ꯂꯩꯕ ꯁꯔꯨꯛꯁꯤꯡ ꯑꯗꯨꯗꯤ ꯑꯥꯔꯠ ꯁꯦꯚꯤꯡ ꯑꯦꯠꯃꯤꯁꯟ ꯑꯦꯠꯚꯔꯇꯥꯏꯁꯃꯦꯟ ꯑꯗꯨꯅꯤ ꯆꯌꯣꯜꯒꯤ ꯑꯔꯣꯏꯕ ꯅꯨꯃꯤꯠꯁꯤꯡꯗ ꯑꯉꯥꯡꯁꯤꯡꯒꯤꯗꯃꯛꯇ ꯍꯥꯞꯂꯤꯕ ꯑꯍꯦꯟꯕ ꯆꯦꯅꯥꯒꯨꯝꯕ ꯑꯗꯨꯗꯤ ꯃꯈꯣꯏ ꯃꯈꯣꯏꯅ ꯌꯦꯛꯆꯕ ꯂꯥꯏꯁꯤꯡ ꯑꯃꯗꯤ ꯃꯈꯣꯏꯒꯤ ꯗ꯭ꯔꯣꯌꯤꯡꯁꯤꯡ ꯑꯁꯤ ꯂꯥꯏꯁꯤꯡ ꯑꯁꯤ ꯌꯥꯎꯋꯤ